ꯍꯜꯂꯣ ꯅꯨꯡꯉꯥꯏꯔꯤꯕ꯭ꯔꯣ ꯍꯣꯏ ꯑꯩꯈꯣꯏꯁꯨ ꯅꯨꯡꯉꯥꯏꯔꯤꯌꯦ ꯍꯧꯖꯤꯛ ꯀꯥꯟꯗꯤ ꯂꯩꯕ꯭ꯔꯣ ꯍꯧꯖꯤꯛ ꯀꯥꯟꯗꯤ ꯀꯗꯥꯏ ꯂꯩꯕ꯭ꯔꯣ ꯑꯦ ꯎꯝ ꯍꯣꯏ ꯑꯩꯈꯣꯏꯁꯨ ꯁꯦꯅꯥꯄꯇꯤ ꯂꯩꯌꯦ ꯀꯨꯏꯅ ꯎꯗ꯭ꯔꯦꯅꯦ ꯍꯣꯏ ꯑꯗꯣ ꯈ꯭ꯔꯤꯁꯃꯥꯁ ꯍꯣꯔꯦꯟ ꯅꯣꯏꯁꯨ ꯈ꯭ꯔꯤꯁꯃꯥꯁꯁꯦ ꯈꯨꯟꯗ ꯂꯥꯛꯀꯅꯤꯅ ꯍꯣꯏ ꯑꯩꯈꯣꯏꯁꯨ ꯑꯥ ꯂꯥꯛꯁꯤꯔꯥ ꯍꯥꯏꯅ ꯍꯟꯗꯛꯇꯤ ꯇꯧꯔꯥ ꯂꯩꯌꯦ ꯍꯣꯏ ꯑꯗꯨ ꯅꯣꯏꯁꯨ ꯂꯥꯛꯑꯣ ꯑꯩꯈꯣꯏꯁꯨ ꯂꯥꯛꯀꯦ ꯑꯗꯨꯒ ꯅꯨꯡꯉꯥꯏꯅ ꯇꯧꯃꯤꯟꯅꯁꯦ ꯈ꯭ꯔꯤꯁꯃꯥꯁ ꯍꯣꯏ ꯃꯤꯁꯨ ꯌꯥꯝ ꯂꯥꯛꯀꯅꯤꯌꯦꯅ ꯑꯗꯨꯝ ꯍꯥꯏꯔ ꯂꯩꯌꯦꯅꯦ ꯑꯗꯨꯅꯤ ꯌꯥꯝꯅ ꯅꯨꯡꯉꯥꯏꯔꯅꯤ ꯍꯣꯏ ꯑꯁꯦꯡꯕ ꯈ꯭ꯔꯤꯁꯃꯥꯁꯁꯨ ꯀꯔꯝ ꯇꯧꯔꯤꯕ꯭ꯔꯥꯁꯨ ꯈꯪꯗ꯭ꯔꯦ ꯑꯥ ꯅꯨꯡꯉꯥꯏꯔꯦ ꯑꯗꯨꯗꯤ ꯍꯣꯏ ꯃꯣꯏꯁꯨ ꯍꯧꯖꯤꯛꯄꯨꯗꯤ ꯍꯛꯆꯥꯡ ꯐꯔꯤꯌꯦ ꯑꯗꯨ ꯏꯄꯥꯗꯨ ꯈꯔ ꯑꯗꯨꯝ ꯃꯥꯒꯤ ꯂꯥꯏꯅꯥꯗꯨ ꯂꯩꯕꯅꯤꯅ ꯃꯥꯒꯤ ꯗꯥꯏꯕꯦꯇꯤꯁꯁꯨ ꯂꯩꯕꯅꯤꯅ ꯑꯗꯨꯝ ꯅꯥꯔ ꯅꯥꯔ ꯂꯩꯌꯦ ꯈꯔ ꯈꯔꯗꯤ ꯑꯗꯨ ꯃꯣꯏꯁꯨ ꯅꯣꯏꯁꯨ ꯅꯨꯡꯉꯥꯏꯔꯤꯌꯦꯅ ꯏꯄꯥ ꯏꯃꯥꯁꯨ ꯀꯔꯤꯁꯨ ꯑꯅꯥꯕ ꯂꯩꯇꯦꯀꯣ ꯑꯥ ꯑꯗꯨꯗꯤ ꯍꯛꯆꯥꯡ ꯇꯧꯕ ꯌꯥꯔꯦꯅꯦ ꯈ꯭ꯔꯤꯁꯃꯥꯁ ꯑꯗꯨꯗꯤ ꯍꯧꯖꯤꯛ ꯀꯥꯟ ꯑꯩꯁꯦ ꯑꯗꯨꯝ ꯏꯄꯥꯗꯨ ꯅꯥꯕꯅꯤꯅ ꯏꯄꯥꯒꯤ ꯃꯅꯥꯛꯇ ꯑꯗꯨꯝ ꯃꯥꯒꯤ ꯁꯦꯕꯒꯨꯝꯕ ꯇꯧꯔ ꯂꯩꯗ ꯍꯧꯖꯤꯛꯇꯤ ꯀꯔꯤꯁꯨ ꯇꯧꯗꯦ ꯅꯪꯗꯤ ꯀꯔꯝ ꯇꯧꯔꯤꯕ꯭ꯔꯣ ꯀꯔꯤ ꯀꯔꯤ ꯇꯧꯔꯤꯕ꯭ꯔꯣ ꯍꯣꯏꯗ ꯅꯣꯏꯁꯨ ꯍꯧꯖꯤꯛ ꯀꯥꯟ ꯈꯛꯇ ꯉꯥꯏꯔꯦ ꯍꯣꯏ ꯍꯣꯏ ꯍꯣꯏ ꯑꯩꯈꯣꯏꯁꯨ ꯑꯗꯨꯝ ꯇꯧꯁꯤꯔꯥꯅ ꯈꯜꯂ ꯂꯩꯌꯦ ꯍꯣꯏ ꯍꯣꯏ ꯑꯗꯨꯝ ꯇꯧꯔꯁꯦ ꯅꯨꯡꯉꯥꯏꯅ ꯂꯩꯔꯣꯀꯣ